ꯑꯩꯅ ꯀꯔꯤꯒꯨꯝꯕ ꯃꯇꯝꯁꯦ ꯌꯥꯝꯅ ꯐꯪꯗꯕ ꯃꯇꯝꯗꯗꯤ ꯑꯩꯅ ꯃꯤꯃꯤ ꯃꯤꯃꯤꯁꯦ ꯐꯨꯠꯂꯒ ꯑꯗꯨꯝ ꯆꯥꯁꯜꯂꯦ ꯑꯗꯨꯒ ꯑꯩꯈꯣꯏꯅ ꯀꯔꯤꯒꯨꯝꯕ ꯃꯆꯥꯛ ꯂꯩꯇꯕ ꯃꯇꯝꯗꯗꯤ ꯑꯩꯈꯣꯏꯅ ꯆꯝꯐꯨꯠ ꯐꯨꯠꯂꯦ ꯆꯝꯊꯣꯡ ꯑꯣꯏꯅ ꯇꯧꯔꯒ ꯑꯩꯅ ꯆꯥꯏ ꯍꯥꯏꯕ ꯇꯥꯔꯦ